ꯑꯩꯈꯣꯏꯒꯤ ꯆꯠꯅꯕꯤꯗ ꯂꯨꯍꯣꯡꯕꯒꯤ ꯊꯧꯔꯝ ꯑꯁꯦ ꯌꯥꯝ ꯃꯆꯥ ꯈꯥꯏꯕ ꯄꯣꯠ ꯑꯃꯅꯦ ꯍꯥꯏꯗꯤ ꯂꯨꯍꯣꯡꯕ ꯍꯥꯏꯁꯦ ꯄꯨꯟꯁꯤꯒꯤ ꯈ꯭ꯋꯥꯏꯗꯒꯤ ꯂꯨꯈ꯭ꯔꯕ ꯇꯥꯡꯀꯛ ꯑꯃꯅꯦꯅ ꯑꯩꯈꯣꯏꯅ ꯑꯩꯈꯣꯏꯅ ꯂꯣꯏꯅ ꯈꯟꯅꯩ ꯀꯩꯒꯤꯅꯣ ꯍꯥꯏꯀꯥꯟꯗ ꯑꯩꯈꯣꯏꯅ ꯄꯥꯈꯪ ꯑꯣꯏꯔꯤꯉꯩꯕꯨ ꯑꯣꯏꯔꯣ ꯑꯗꯒꯤ ꯂꯩꯁꯥꯔꯤꯉꯩ ꯃꯇꯝꯕꯨ ꯑꯣꯏꯔꯣ ꯑꯗꯨꯗ ꯆꯠꯂꯝꯕ ꯅꯤꯇꯤ ꯅꯤꯌꯝ ꯁꯦꯠꯂꯝꯕ ꯐꯤꯖꯦꯠ ꯆꯥꯛꯆꯥ ꯂꯨꯍꯣꯡꯈꯤꯕ ꯃꯇꯨꯡꯗꯗꯤ ꯂꯣꯏꯅ ꯑꯣꯜꯂꯦ ꯂꯣꯏꯅ ꯆꯦꯟꯖ ꯇꯧꯋꯦ ꯍꯥꯏꯀꯥꯟꯗ ꯑꯩꯈꯣꯏꯅ ꯄꯥꯈꯪ ꯂꯩꯁꯥ ꯑꯣꯏꯔꯤꯀꯥꯟꯗꯗꯤ ꯑꯩꯈꯣꯏꯅ ꯀꯣꯏꯅꯤꯡꯕ ꯂꯥꯡꯅꯤꯡꯕ ꯆꯠꯅꯤꯡꯕ ꯑꯗꯒꯤ ꯊꯛꯅꯤꯡꯕ ꯑꯩꯈꯣꯏꯅ ꯃꯌꯥꯝ ꯑꯃ ꯇꯧꯔꯨꯔꯕ ꯃꯇꯝꯗꯁꯨ ꯅꯨꯄꯤ ꯑꯣꯏꯔꯣꯁꯨ ꯅꯨꯄꯥꯕꯨ ꯑꯣꯏꯔꯁꯨ ꯑꯩꯈꯣꯏꯅ ꯀꯣꯏꯅꯤꯡꯕ ꯂꯥꯡꯅꯤꯡꯕ ꯃꯌꯥꯝ ꯆꯠꯂꯦ ꯑꯗꯨꯒ ꯑꯩꯈꯣꯏꯅ ꯂꯨꯍꯣꯡꯈ꯭ꯔꯕ ꯃꯇꯨꯡꯁꯤꯗ ꯑꯩꯈꯣꯏꯒꯤ ꯔꯦꯁꯄꯣꯟꯁꯤꯕꯜ ꯑꯃ ꯍꯥꯏꯕ ꯑꯃ ꯂꯩꯔꯛꯄ ꯂꯩꯔꯛꯄꯅꯤꯅ ꯑꯩꯈꯣꯏꯅ ꯅꯨꯄꯥ ꯑꯣꯏꯔꯒꯅ ꯁꯦꯟ ꯇꯥꯟꯗꯕꯁꯨ ꯌꯥꯗꯦ ꯑꯗꯒꯤ ꯅꯨꯄꯤ ꯑꯣꯏꯔꯒꯅ ꯃꯅꯦꯝ ꯃꯀꯨꯒꯤ ꯁꯦꯕꯥ ꯃꯄꯨꯔꯣꯏꯕ ꯑꯗꯒꯤ ꯁꯦꯕꯥ ꯑꯗꯩ ꯃꯆꯥ ꯃꯆꯥ ꯂꯩꯔꯛꯄ ꯃꯇꯝ ꯃꯆꯥꯒꯤ ꯁꯦꯕꯥ ꯑꯗꯨꯃꯥꯏꯅ ꯌꯥꯝꯅ ꯂꯨꯕ ꯇꯥꯡꯀꯛ ꯑꯃꯅꯦꯅ ꯑꯩꯈꯣꯏꯅ ꯂꯧꯋꯦ ꯑꯗꯣ ꯑꯩꯈꯣꯏꯅ ꯂꯨꯍꯣꯡꯕꯁꯦ ꯀꯃꯥꯏꯅ ꯂꯨꯍꯣꯡꯒꯦ ꯍꯥꯏꯔꯀꯥꯟꯗ ꯑꯩꯈꯣꯏꯅ ꯅꯨꯄꯤ ꯅꯨꯄꯥꯁꯦ ꯃꯣꯏ ꯑꯅꯤꯒꯤ ꯂꯨꯍꯣꯡꯕꯒꯤ ꯑꯩꯈꯣꯏꯒꯤ ꯌꯥꯝ ꯔꯤꯆꯨꯌꯦꯜ ꯑꯣꯏꯕ ꯄꯣꯠ ꯑꯃ ꯍꯥꯏꯀꯥꯟꯗꯗꯤ ꯅꯨꯄꯤ ꯅꯨꯄꯥ ꯑꯅꯤꯁꯤꯒꯤ ꯅꯨꯡꯉꯥꯏꯅꯕ ꯑꯗꯒꯤ ꯃꯥꯒꯤ ꯆꯥꯗꯥ ꯅꯣꯡꯗꯥ ꯐꯅꯕ ꯇꯦꯛꯇ ꯀꯥꯏꯗꯅ ꯑꯗꯩ ꯇꯨꯡ ꯀꯣꯏꯅ ꯈꯠꯅ ꯆꯩꯅꯗꯕ ꯌꯥꯎꯗꯅ ꯑꯩꯈꯣꯏꯅ ꯂꯨꯍꯣꯡꯕ ꯅꯨꯃꯤꯠꯁꯤꯗ ꯑꯈꯪ ꯑꯍꯩ ꯃꯥꯏꯕ ꯄꯥꯟꯖꯤ ꯇꯥꯟꯅꯔꯒ ꯊꯧꯅꯤꯖꯩ ꯑꯁꯨꯃꯥꯏꯅ ꯇꯧꯔꯒ ꯑꯩꯈꯣꯏꯅ ꯂꯨꯍꯣꯡꯕꯁꯦ ꯂꯨꯍꯣꯡꯉꯦ ꯑꯗꯒꯤ ꯑꯩꯈꯣꯏ ꯑꯨꯈꯣꯏꯒꯤ ꯖꯥꯠꯇꯤꯒꯤ ꯑꯣꯏꯅ ꯂꯨꯍꯣꯡꯕ ꯃꯇꯝꯗ ꯅꯨꯃꯤꯠꯇꯨ ꯂꯨꯍꯣꯡꯕ ꯅꯨꯃꯤꯠꯇꯨꯒꯤ ꯆꯥꯛ ꯆꯥꯛ ꯆꯥꯕ ꯃꯇꯝꯗ ꯃꯄꯨꯔꯣꯏꯕꯅ ꯍꯥꯟꯅ ꯈꯔ ꯆꯥꯔꯒ ꯃꯥꯏ ꯃꯄꯨꯔꯣꯏꯕꯒꯤ ꯑꯔꯦꯝ ꯈꯥꯛꯇꯣ ꯑꯩꯈꯣꯏꯅ ꯑꯃ ꯃꯥꯒꯤ ꯅꯨꯄꯤꯁꯤꯡꯅ ꯆꯥꯍꯜꯂꯦ ꯑꯗꯨ ꯆꯥꯍꯜꯂꯒ ꯑꯁꯤ ꯀꯩꯒꯤꯅꯣ ꯍꯥꯏꯀꯥꯟꯗ ꯑꯩꯈꯣꯏꯒꯤ ꯔꯦꯁꯄꯦꯛ ꯔꯦꯁꯄꯦꯛ ꯎꯠꯅꯕꯅꯦꯅ ꯍꯥꯏꯅꯤꯡꯉꯦ ꯁꯨꯃꯥꯏꯅ ꯇꯧꯔꯒ ꯆꯥꯕꯁꯦ ꯑꯁꯤꯅ ꯑꯩꯈꯣꯏꯒꯤ ꯌꯥꯝ ꯐꯖꯕ ꯅꯤꯌꯣꯝ ꯑꯃꯅꯦꯅ ꯑꯩꯅ ꯂꯧꯅꯤꯡꯉꯦ